ꯅꯨꯠ ꯀꯂꯥꯡ ꯀꯩꯊꯦꯟꯁꯤꯕꯣ ꯍꯜꯂꯣ ꯑꯩ ꯃꯐꯝꯁꯤꯗꯀꯣ ꯅꯈꯣꯏꯒꯤ ꯅꯨꯠ ꯀꯂꯥꯡ ꯀꯩꯊꯦꯟꯁꯤꯗ ꯁꯨꯝ ꯀꯣꯏꯕ ꯂꯥꯛꯄꯅꯦꯕ ꯑꯗꯣ ꯃꯐꯝꯁꯤꯗ ꯀꯔꯤ ꯀꯔꯤ ꯀꯔꯤ ꯀꯔꯤ ꯐꯪꯕꯒꯦ ꯅꯈꯣꯏ ꯑꯩꯈꯣꯏꯅ ꯑꯣ ꯍꯣꯏ ꯑꯗꯒꯤ ꯂꯩꯗꯅ ꯀꯔꯤ ꯍꯥꯏꯕ ꯎꯝ ꯀꯔꯤ ꯍꯥꯏꯕ ꯑꯣ ꯑꯗꯒꯤ ꯑꯩꯈꯣꯏꯒꯤ ꯍꯩꯈꯥ ꯃꯥꯎ ꯍꯩꯈꯥ ꯑꯁꯤꯒꯨꯝꯕꯁꯦ ꯀꯤꯂꯣꯗ ꯀꯌꯥ ꯀꯌꯥ ꯌꯣꯟꯕꯅꯣ ꯎꯝ ꯑꯗꯒꯤ ꯀꯩꯅꯣꯖꯤꯅ ꯑꯩꯈꯣꯏꯒꯤ ꯑꯂꯨꯒꯨꯝꯕꯁꯦ ꯀꯌꯥ ꯀꯌꯥ ꯌꯣꯟꯕ ꯁꯤꯅ

ꯑꯣ ꯑꯗꯒꯤ ꯑꯩꯈꯣꯏꯒꯤ ꯀꯣꯕꯤꯒꯨꯝꯕ ꯁꯤꯒꯤ ꯀꯣꯕꯤ ꯀꯩꯅꯣꯁꯦ ꯕ꯭ꯔꯣꯀꯣꯂꯤ ꯍꯥꯏꯕ ꯇꯥꯔꯦꯅꯦꯀꯣ ꯑꯁꯪꯕꯁꯦ ꯑꯁꯤꯅ ꯀꯌꯥ ꯑꯁꯤꯅ ꯀꯤꯂꯣꯗ ꯀꯌꯥ ꯑꯧ ꯑꯗꯨ ꯀꯤꯂꯣ ꯃꯔꯤꯒꯨꯝꯕ ꯑꯃ ꯑꯣꯟꯕꯤꯔꯣ ꯑꯗꯒꯤ ꯀꯤꯂꯣ ꯃꯉꯥꯒꯨꯝꯕ ꯑꯣꯟꯕꯤꯔꯣ ꯑꯩꯈꯣꯏꯒꯤ ꯀꯩꯅꯣꯗꯣ ꯍꯧꯖꯤꯛꯀꯤ ꯍꯣꯏ ꯍꯣꯏ ꯑꯗꯨꯁꯨ ꯂꯧꯒꯗꯣꯏꯅꯦ ꯑꯗꯨꯗꯒꯤ ꯀꯤꯂꯣ ꯑꯅꯤꯒꯨꯝꯕ ꯑꯃ ꯑꯣꯟꯕꯤꯔꯣ ꯑꯩꯈꯣꯏꯁꯨ ꯑꯥꯗ ꯑꯃꯨꯛ ꯃꯊꯥꯡ ꯌꯣꯜꯂꯨꯗꯣꯏꯅꯦꯕ ꯀꯩꯊꯦꯟꯗ ꯑꯣ ꯑꯗꯒꯤ ꯌꯣꯡꯆꯥꯛꯁꯤꯅ ꯌꯣꯡꯆꯥꯛꯁꯦ ꯀꯔꯃꯥꯏꯅ ꯆꯣꯏꯅ ꯌꯣꯟꯕ ꯌꯥꯕ꯭ꯔꯥ ꯅꯠꯇ꯭ꯔꯒ ꯕꯦꯜ ꯑꯣꯏꯅ ꯂꯧꯗꯕꯤ ꯌꯥꯗꯕ ꯆꯣꯏꯅ ꯆꯥꯝꯃꯗ ꯀꯌꯥ ꯁꯥꯔꯤꯕ

ꯑꯗꯒꯤ ꯃꯄꯨꯟ ꯑꯣꯏꯅ ꯂꯧꯔꯒꯅ ꯀꯌꯥꯅꯣ ꯆꯅꯤ ꯌꯥꯡꯈꯩꯅꯦ ꯆꯦꯡꯐꯨꯗꯨꯗ ꯀꯌꯥ ꯑꯣ ꯑꯣ ꯍꯣꯏ ꯑꯗꯨ ꯃꯄꯨꯟ ꯃꯉꯥꯒꯨꯝꯕ ꯂꯧꯖꯔꯒꯦ ꯑꯩꯈꯣꯏꯅꯁꯨ ꯑꯃꯨꯛ ꯌꯣꯟꯒꯗꯧꯕꯅꯤꯅꯀꯣ ꯄꯨꯟꯅ ꯂꯧꯔꯒꯗꯤ ꯈꯔ ꯌꯦꯡꯕꯤꯔꯣꯕ ꯎꯝ ꯑꯗꯒꯤ ꯐꯤꯔꯣꯟ ꯑꯉꯥꯡꯒꯤ ꯍꯧꯖꯤꯛ ꯀꯩꯅꯣ ꯃꯇꯝꯅꯤꯅ ꯆꯩꯔꯥꯎꯕ ꯃꯇꯝꯅꯤꯅ ꯑꯉꯥꯡꯁꯤꯡꯒꯤ ꯃꯣꯖꯥ ꯐꯨꯔꯤꯠꯀꯨꯝꯕ ꯁꯤꯒꯨꯝꯕꯁꯦ ꯀꯌꯥ ꯀꯌꯥ ꯆꯤꯡꯕꯅꯣ ꯑꯣ ꯗꯔꯖꯟꯗ ꯀꯌꯥ ꯄꯤꯕ

ꯑꯗꯒꯤ ꯑꯍꯟꯒꯤꯁꯤꯅ ꯀꯌꯥ ꯆꯤꯡꯕ ꯎꯝ ꯑꯗꯒꯤ ꯇꯤꯁꯥꯔꯠꯀꯨꯝꯕ ꯑꯩꯈꯣꯏꯒꯤ ꯄꯥꯈꯪ ꯃꯆꯥꯅꯒ ꯂꯤꯠꯄ ꯌꯥꯕ ꯑꯁꯤꯒꯨꯝꯕꯁꯤꯅ ꯀꯌꯥ ꯀꯌꯥ ꯎꯝ ꯑꯗꯨ ꯑꯩꯈꯣꯏꯅ ꯗꯔꯖꯟ ꯑꯣꯏꯅ ꯂꯧꯔꯒꯗꯤ ꯈꯔ ꯑꯃꯨꯛ ꯌꯦꯡꯒꯗꯧꯕ ꯅꯠꯇ꯭ꯔꯣ ꯍꯣꯏ ꯍꯣꯏ ꯗꯔꯖꯟ ꯇꯤꯁꯥꯔꯠꯇꯨꯗ ꯗꯔꯖꯟ ꯑꯅꯤ ꯑꯃ ꯂꯧꯖꯔꯒꯦ ꯑꯗꯒꯤ ꯃꯣꯖꯥ ꯐꯨꯔꯤꯠꯇꯨꯗ ꯗꯔꯖꯟ ꯑꯍꯨꯝꯒꯨꯝꯕ ꯑꯃ ꯑꯗꯨꯃꯥꯏꯅ ꯑꯥ ꯍꯣꯏ ꯑꯗꯨ ꯀꯌꯥ ꯇꯥꯔꯗꯣꯏꯅꯣ ꯄꯨꯂꯞꯅ ꯄꯥꯕꯤꯔꯣ ꯑꯗꯒꯤ ꯀꯩꯅꯣꯒꯨꯝꯕ ꯈꯣꯡꯎꯞ ꯆꯄꯟꯒꯨꯝꯕ ꯑꯁꯤꯒꯨꯝꯕꯁꯤꯅ ꯀꯌꯥ ꯀꯌꯥ ꯌꯣꯟꯕꯖꯥꯠꯅꯣ ꯑꯣ ꯂꯩꯁꯥꯕꯤꯒꯤ ꯑꯁꯤꯒꯨꯝꯕ ꯈꯔ ꯈꯨꯅꯤꯡꯒ ꯈꯔ ꯋꯥꯡꯕꯁꯤꯅ ꯀꯌꯥ ꯆꯤꯡꯕ

ꯎꯝ ꯑꯗꯨ ꯁ꯭ꯋꯥꯏꯗꯗꯤ ꯑꯩꯈꯣꯏꯒꯤ ꯆꯥ ꯊꯛꯐꯝ ꯍꯣꯇꯦꯜꯒꯨꯝꯕ ꯈꯔ ꯑꯐꯕꯒꯨꯝꯕꯗꯤ ꯂꯩꯇꯕꯖꯥꯠꯂꯣ ꯑꯩꯈꯣꯏ ꯆꯥ ꯊꯛꯅꯤꯡꯕ ꯈꯣꯠꯅꯤꯡꯕ

ꯎꯝ ꯍꯣꯏ ꯍꯣꯏ ꯑꯗꯨ ꯑꯗꯒꯤ ꯑꯗꯨ ꯁꯤ ꯀꯣꯝꯂꯥꯁꯦ ꯃꯃꯤꯡ ꯌꯥꯝꯅ ꯆꯠꯂꯦ ꯍꯥꯏꯌꯦꯕ ꯑꯗꯣ ꯑꯩꯈꯣꯏ ꯖꯤꯔꯤꯗꯒꯤ ꯀꯣꯏꯔꯛꯄꯅꯦ ꯀꯣꯝꯂꯥꯒꯨꯝꯕꯗꯤ ꯈꯔ ꯀꯣꯝꯂꯥ ꯊꯥꯐꯝꯁꯤꯕꯨ ꯁꯤꯗꯒꯤ ꯀꯌꯥꯝ ꯆꯠꯂꯒ ꯂꯩꯔꯤꯕꯖꯥꯠꯅꯣ ꯑꯣ ꯃꯐꯝꯗꯨꯗ ꯑꯩꯈꯣꯏꯅ ꯆꯠꯂꯒ ꯑꯗꯨꯝ ꯂꯧꯕ ꯈꯣꯠꯄꯒꯤ ꯈꯨꯗꯣꯡ ꯆꯥꯕꯗꯤ ꯑꯗꯨꯝ ꯂꯩꯕ꯭ꯔꯥ ꯑꯗꯒꯤ ꯀꯥꯡꯄꯣꯛꯄꯤ ꯍꯣ ꯁ꯭ꯋꯥꯏꯁꯤꯗ ꯀꯩꯅꯣꯒꯨꯝꯕ ꯑꯩꯈꯣꯏꯒꯤ ꯀꯔꯤ

ꯑꯣ ꯍꯣꯏ ꯍꯣꯏ ꯑꯗꯨ ꯁꯨꯝ ꯈꯪꯖꯅꯤꯡꯗꯅ ꯍꯪꯖꯕꯅꯦ ꯋꯥꯔꯧꯕꯤꯕ ꯌꯥꯗꯦ ꯎꯝ ꯑꯗꯒꯤ ꯀꯩꯅꯣꯁꯦ ꯐꯤꯔꯣꯟꯁꯤꯕꯨ ꯀꯗꯣꯝꯗꯒꯤ ꯄꯨꯁꯜꯂꯛꯑꯀꯥꯟꯗꯒ ꯀꯔꯃꯥꯏ ꯇꯧꯅ ꯌꯣꯜꯂꯤꯕꯅꯣ ꯁꯤꯒꯤ ꯑꯩꯈꯣꯏꯒꯤ ꯕ꯭ꯂꯥꯡꯀꯦꯠꯀꯨꯝꯕ ꯀꯔꯤꯒꯨꯝꯕ ꯁ꯭ꯋꯥꯏꯗ ꯊꯝꯃꯤꯕꯁꯦ ꯀꯗꯣꯝꯗꯒꯤ ꯄꯣꯔꯛꯄꯅꯣ ꯁꯤꯕꯣ ꯑꯣ ꯃꯣꯔꯦꯁꯦ ꯁꯣꯝꯗꯒꯤꯗꯤ ꯀꯗꯣꯝꯗ ꯆꯠꯂꯒ ꯄꯣꯔꯛꯏꯅꯣ ꯀꯔꯃꯥꯏꯅ ꯇꯧꯔꯤꯅꯣ ꯂꯝꯕꯤ ꯑꯣ ꯍꯣꯏ ꯍꯣꯏ ꯌꯥꯝ ꯅꯨꯡꯉꯥꯏꯖꯔꯦ ꯑꯗꯁꯨ ꯉꯥꯏꯍꯥꯛ ꯆꯥ ꯊꯛꯑꯒ ꯉꯥꯏꯍꯥꯛ ꯄꯣꯊꯥꯖꯔꯒ ꯑꯗꯒꯤ ꯑꯃꯨꯛ ꯄꯣꯠ ꯆꯩ ꯉꯥꯏꯍꯥꯛ ꯂꯩꯔꯒ ꯑꯃꯨꯛ ꯌꯦꯡꯕ ꯑꯃꯨꯛ ꯂꯥꯛꯀꯦ ꯈꯔ ꯑꯃꯀꯣ ꯁꯨꯝ ꯐꯝꯕꯤꯈꯤꯗꯣꯏ ꯅꯠꯇ꯭ꯔꯣ ꯍꯣꯔꯦꯟꯐꯥꯎꯕ ꯎꯝ ꯐꯔꯦ ꯐꯔꯦ ꯑꯗꯨꯗꯤ ꯆꯥ ꯊꯛꯆꯔꯨꯈꯤꯒꯦ ꯉꯥꯏꯍꯥꯛ ꯊꯝꯕꯤꯔꯣ